ꯍꯜꯂꯣ ꯃꯦꯅꯦꯖꯔ ꯑꯥ ꯁꯥꯔ ꯀꯩꯅꯣꯅꯦ ꯑꯩꯁꯦ ꯑꯩꯁꯨ ꯑꯩꯒꯤ ꯕꯦꯁ ꯂꯦꯚꯦꯜꯗ ꯑꯦꯐꯔꯠ ꯐꯖꯅ ꯄꯤꯔ ꯑꯩꯁꯨ ꯍꯣꯠꯅꯈꯤꯕꯅꯦ ꯑꯗꯨ ꯁꯥꯔ ꯐꯖꯅꯗꯤ ꯍꯣꯠꯅꯗꯦ ꯍꯥꯏꯗꯤ ꯍꯥꯏꯕꯤꯒꯅꯣ ꯑꯩꯁꯨ ꯑꯩ ꯕꯦꯁ ꯂꯦꯚꯦꯜꯗ ꯐꯅꯕ ꯆꯥꯎꯈꯠꯅꯕ ꯑꯩ ꯍꯣꯠꯅꯒꯤꯕꯅꯦ ꯑꯗꯨꯅ ꯑꯗꯨꯃꯛꯇꯤ ꯍꯥꯏꯕꯤꯒꯅꯣ ꯑꯗꯨꯒ ꯁꯦꯂꯔꯤꯒꯤ ꯃꯇꯥꯡꯁꯨ ꯑꯝꯇ ꯍꯥꯏꯖꯒꯦ ꯁꯥꯔꯗ ꯑꯩꯁꯦ ꯁꯦꯂꯔꯤꯁꯦ ꯍꯣꯏ ꯑꯩꯅ ꯐꯪꯉꯛꯏꯕ ꯁꯦꯂꯔꯤꯁꯦ ꯍꯣꯏ ꯈ꯭ꯋꯥꯏ ꯃꯤꯅꯤꯃꯝꯅꯦ ꯈꯔꯌꯥꯝ ꯄꯤꯛꯑꯦ ꯑꯗꯨꯅ ꯁꯥꯔ ꯑꯩ ꯕꯦꯁ ꯂꯦꯚꯦꯜꯁꯨ ꯍꯣꯠꯅꯖꯔꯤ ꯑꯗꯨꯅ ꯁꯦꯂꯔꯤꯁꯨ ꯈꯔ ꯋꯥꯡꯍꯟꯕꯤꯌꯣ ꯐ꯭ꯌꯨꯆꯔꯗꯁꯨ ꯍꯥꯏꯗꯤ ꯐ꯭ꯌꯨꯆꯔꯗꯁꯨ ꯑꯩꯁꯤ ꯇꯨꯡꯗ ꯐꯖꯅ ꯍꯣꯠꯅꯔꯛꯀꯅꯤ ꯑꯗꯨ ꯁꯥꯔꯅꯁꯨ ꯈꯔ ꯌꯦꯡꯉꯒ ꯈꯔ ꯅꯨꯡꯁꯤꯕꯤꯗꯅ ꯈꯔ ꯁꯦꯂꯔꯤꯁꯨ ꯈꯤꯇꯪ ꯀꯩꯅꯣ ꯍꯥꯞꯐꯟꯅꯤꯡꯉꯦ ꯑꯩꯅ ꯈꯟꯕꯗꯤ ꯑꯥ ꯑꯥ ꯍꯣꯏ ꯁꯥꯔ ꯑꯗꯨꯒꯤꯗꯤ ꯍꯣꯏ ꯆꯨꯝꯃꯦ ꯑꯗꯨ ꯑꯩꯈꯣꯏ ꯏꯁꯇꯥꯐꯁꯤꯡꯅ ꯍꯥꯏꯕꯁꯦ ꯍꯣꯏ ꯆꯨꯝꯕꯁꯨ ꯌꯥꯎꯋꯦ ꯆꯨꯝꯗꯕꯁꯨ ꯌꯥꯎꯋꯦ ꯑꯗꯨꯕꯨ ꯑꯩꯗꯤ ꯑꯩꯒꯤ ꯕꯦꯁ ꯂꯦꯚꯦꯜꯗ ꯑꯦꯐꯔꯠ ꯐꯖꯅ ꯄꯤꯔ ꯍꯣꯠꯅꯈꯤꯕꯅꯦ ꯑꯗꯨ ꯃꯣꯏ ꯏꯁꯇꯥꯐ ꯑꯇꯩꯁꯤꯡꯅ ꯃꯣꯏ ꯍꯥꯏꯖꯤꯟꯅꯕ ꯈꯣꯠꯆꯤꯟꯕꯁꯨ ꯌꯥꯎꯔꯝꯕ ꯌꯥꯏ ꯑꯗꯨ ꯍꯣꯏ ꯁꯥꯔ ꯂꯥꯁꯇ ꯑꯩ ꯁꯤ ꯑꯃ ꯍꯥꯏꯖꯒꯦ ꯑꯩ ꯐꯖꯅ ꯍꯣꯠꯅꯖꯔꯒꯦ ꯇꯨꯡꯗ ꯃꯇꯦꯡ ꯐꯖꯅ ꯍꯣꯠꯅꯖꯔꯒꯦ ꯃꯊꯪꯗ ꯁꯥꯔꯅꯁꯨ ꯈꯔ ꯃꯇꯦꯡ ꯇꯧꯕꯤꯌꯣ ꯑꯣꯀꯦ ꯑꯣꯀꯦ ꯁꯥꯔ ꯑꯗꯨꯗꯤ ꯍꯌꯦꯡ ꯁꯣꯏꯗꯕꯤꯗ ꯍꯣꯏ ꯑꯐꯕꯗꯣ ꯑꯗꯨꯝ ꯈꯟꯅꯔ ꯑꯗꯨꯝ ꯇꯧꯔꯁꯦ ꯑꯣꯀꯦ ꯑꯣꯀꯦ ꯑꯣꯀꯦ